ꯑꯩꯅ ꯗꯨꯀꯥꯟꯗꯒꯤ ꯂꯦꯛꯃꯤ ꯐꯦꯁ ꯀ꯭ꯔꯤꯝ ꯑꯃ ꯂꯩꯖꯔꯨꯏ ꯃꯁꯤ ꯑꯩꯅ ꯑꯍꯥꯟꯕꯗꯗꯤ ꯂꯦꯛꯃꯤ ꯐꯦꯁ ꯀ꯭ꯔꯤꯝꯁꯤ ꯌꯥꯝꯅ ꯐꯕ ꯁꯤꯖꯤꯟꯅꯕ ꯅꯨꯡꯉꯥꯏꯕꯅꯤ ꯍꯥꯏꯅ ꯈꯜꯂꯨꯏ ꯑꯗꯨꯕꯨ ꯃꯁꯤ ꯁꯤꯖꯤꯟꯅꯔꯨꯕ ꯃꯇꯨꯡꯗ ꯃꯥꯏꯗ ꯄꯦꯝꯄꯜꯁ ꯀꯨꯝꯕ ꯂꯥꯛꯄ ꯑꯃꯨꯕ ꯐꯨꯔꯤ ꯆꯤꯡꯊꯣꯛꯄ ꯑꯁꯤꯅꯆꯤꯡꯕꯁꯤꯡ ꯑꯁꯤ ꯀꯌꯥ ꯊꯣꯛꯄ ꯑꯩꯅ ꯊꯦꯡꯅꯖꯩ ꯃꯁꯤ ꯍꯥꯏꯖꯅꯤꯡꯏ